ꯑꯩꯍꯥꯛ ꯌꯨ ꯑꯦꯐ ꯑꯣ ꯍꯧꯖꯤꯛ ꯐꯥꯎꯗ ꯑꯃꯨꯛꯇ ꯎꯈꯤꯗ꯭ꯔꯤ ꯑꯗꯨꯕꯨ ꯈꯕꯔ ꯑꯗꯨꯗꯒꯤ ꯁꯥꯏꯟꯇꯤꯁꯁꯤꯡꯅ ꯐꯣꯡꯕꯗꯗꯤ ꯑꯇꯣꯞꯄ ꯒꯦꯂꯦꯛꯁꯤ ꯄ꯭ꯂꯥꯅꯦꯠꯁꯤꯡꯗ ꯑꯦꯂꯦꯟ ꯂꯩꯕ ꯌꯥꯕꯒꯤ ꯆꯥꯟꯁ ꯌꯥꯝꯅ ꯋꯥꯡꯏ ꯍꯥꯏꯅ ꯇꯥꯖꯩ ꯑꯗꯨꯕꯨ ꯍꯧꯖꯤꯛ ꯐꯥꯎꯕꯗ ꯁꯥꯏꯟꯇꯤꯁꯁꯤꯡꯅ ꯑꯦꯂꯦꯟ ꯂꯩ ꯍꯥꯏꯕꯒꯤ ꯆꯞ ꯆꯥꯕ ꯄꯥꯎꯗꯨꯗꯤ ꯐꯣꯡꯗ꯭ꯔꯤ ꯀꯔꯤꯒꯤꯅꯣ ꯍꯥꯏꯔꯒꯗꯤ ꯄ꯭ꯂꯥꯅꯦꯠ ꯑꯃꯗ ꯃꯤ ꯂꯩꯒꯦ ꯑꯗꯨ ꯅꯠꯇ꯭ꯔꯒ ꯄꯥꯝꯕꯤ ꯑꯃ ꯍꯤꯡꯒꯦ ꯁꯥ ꯑꯃ ꯍꯤꯡꯒꯦꯅ ꯍꯥꯏꯔꯒꯗꯤ ꯏꯁꯤꯡ ꯍꯥꯏꯕꯁꯤ ꯌꯥꯝꯅ ꯃꯔꯨ ꯑꯣꯏ ꯑꯗꯨꯕꯨ ꯄ꯭ꯂꯥꯅꯦꯠ ꯍꯧꯖꯤꯛ ꯐꯥꯎꯕꯗ ꯄ꯭ꯂꯥꯅꯦꯠ ꯑꯇꯣꯞꯄꯗ ꯏꯁꯤꯡ ꯂꯩ ꯍꯥꯏꯕꯒꯤ ꯈꯨꯗꯝ ꯆꯥꯡꯗꯝ ꯍꯧꯖꯤꯛ ꯐꯥꯎꯕꯗꯤ ꯐꯪꯗ꯭ꯔꯤ ꯑꯗꯨꯅ ꯑꯦꯂꯦꯟ ꯂꯩ ꯍꯥꯏꯕꯁꯤ ꯑꯩ ꯍꯧꯖꯤꯛ ꯐꯥꯎꯕꯒꯤ ꯑꯣꯏꯅꯗꯤ ꯊꯥꯖꯗꯦ